ꯇꯣꯝꯕ ꯇꯦꯛꯁꯤ ꯁꯥꯔꯚꯤꯁ ꯑꯣꯏꯕꯤꯔꯕ꯭ꯔꯥ ꯑꯩꯒꯤ ꯃꯤꯡ ꯅꯥꯎꯔꯦꯝ ꯑꯖꯤꯠ ꯁꯤꯡꯍ ꯀꯛꯆꯤꯡ ꯁꯨꯝꯃꯥꯛ ꯂꯩꯀꯥꯏ ꯕꯥꯃꯣꯟ ꯄꯔꯦꯡꯗꯒꯤꯅꯤ ꯑꯩꯒꯤ ꯐꯤꯃꯤꯂꯤꯗ ꯐꯤꯃꯤꯂꯤ ꯃꯦꯝꯕꯔ ꯇꯔꯨꯛ ꯂꯩ ꯑꯩꯈꯣꯏ ꯄꯨꯟꯅ ꯀꯣꯏꯕ ꯆꯠꯄ ꯄꯥꯝꯃꯤ ꯆꯠꯇꯣꯔꯤꯕ ꯃꯐꯝꯗꯤ ꯈꯣꯡꯖꯣꯝ ꯋꯥꯔ ꯃꯦꯃꯣꯔꯤꯌꯦꯜꯅꯤ ꯀꯥꯔ ꯑꯁꯤ ꯑꯃ ꯕꯨꯛ ꯇꯧꯕꯗ ꯀꯌꯥ ꯗꯤꯁꯀꯥꯎꯟ ꯄꯤꯕ ꯉꯝꯃꯤ ꯑꯃꯁꯨꯡ ꯀꯌꯥ ꯆꯪꯒꯅꯤ ꯍꯥꯏꯕꯗꯨ ꯑꯝꯇ ꯍꯥꯏꯕꯤꯌꯨ